ꯖꯟꯅꯋꯥꯔꯤ ꯐꯣꯔ ꯇꯨ ꯊꯥꯎꯖꯟ ꯋꯥꯟ ꯇ꯭ꯋꯦꯟꯇꯤ ꯁꯤꯛꯁ ꯐꯦꯕꯨꯋꯥꯔꯤ ꯇꯨ ꯊꯥꯎꯖꯟ ꯁꯤꯛꯁ ꯇ꯭ꯋꯦꯟꯇꯤ ꯊ꯭ꯔꯤ ꯑꯦꯄ꯭ꯔꯤꯜ ꯇꯨ ꯊꯥꯎꯖꯟ ꯅꯥꯏꯟ ꯇ꯭ꯋꯦꯟꯇꯤ ꯐꯥꯏꯕ ꯖꯨꯟ ꯇꯨ ꯊꯥꯎꯖꯟ ꯐꯣꯔꯇꯤꯟ ꯇ꯭ꯋꯦꯟꯇꯤ ꯐꯣꯔ ꯖꯨꯂꯥꯏ ꯇꯨ ꯊꯥꯎꯖꯟ ꯅꯥꯏꯟꯇꯤꯟ